ꯍꯜꯂꯣ ꯏꯝꯐꯥꯜ ꯍꯣꯇꯦꯜꯒꯤ ꯔꯦꯁꯦꯞꯁꯟꯅꯤꯁ ꯑꯣꯏꯕꯤꯔꯕ꯭ꯔꯥ ꯑꯩꯁꯦ ꯅꯣꯡꯃ ꯂꯥꯛꯀꯗꯕ ꯃꯣꯔꯦ ꯌꯧꯒꯗꯕ ꯑꯗꯨꯗ ꯑꯍꯤꯡ ꯑꯃ ꯂꯩꯒꯦ ꯇꯧꯕ ꯑꯥ ꯑꯗꯣ ꯔꯨꯝꯒꯤ ꯐꯦꯁꯤꯂꯤꯇꯤꯁꯇꯤ ꯀꯃꯥꯏꯅ ꯇꯧꯕꯅꯣ

ꯑꯥ ꯑꯗꯣ ꯃꯣꯔꯦ ꯐꯥꯎꯕꯒꯤ ꯇ꯭ꯔꯦꯕꯦꯜ ꯇꯧꯅꯉꯥꯏ ꯀꯦꯕ ꯁꯔꯕꯤꯁꯇꯤ ꯂꯩꯕꯤꯒꯗ꯭ꯔꯥ ꯑꯥ ꯑꯥꯗ ꯃꯣꯔꯦꯗꯁꯨ ꯑꯍꯤꯡ ꯑꯃ ꯂꯩꯒꯗꯕ ꯑꯗꯣ ꯉꯥꯏꯕ ꯌꯥꯒꯗ꯭ꯔꯥ ꯃꯤ ꯃꯔꯤ ꯑ ꯑꯗꯣ ꯔꯨꯝ ꯑꯅꯤ ꯕꯨꯛ ꯇꯧꯕꯤꯔꯣ ꯑꯗꯨꯒ ꯑꯗꯨꯒ ꯗꯦꯇꯦꯜꯁꯇꯣ ꯀꯩꯗꯧꯔ ꯊꯥꯖꯔꯛꯑꯒꯦ ꯑꯗꯨꯒ ꯖꯤꯄꯦ ꯇꯧꯖꯔꯛꯑꯒꯦ